ꯇꯨꯔꯁ ꯑꯦꯟ ꯇ꯭ꯔꯦꯕꯦꯜꯗ ꯑꯩꯅ ꯄꯥꯝꯖꯕ ꯆꯠꯅꯤꯡꯕ ꯃꯐꯝꯗꯤ ꯗꯨꯕꯥꯏꯅꯤ ꯗꯨꯕꯥꯏꯒꯤ ꯌꯦꯡꯕꯗ ꯌꯥꯝꯅ ꯐꯖꯕ ꯂꯝꯕꯤ ꯁꯣꯔꯣꯛꯇꯨ ꯇꯔꯨ ꯇꯅꯥꯟꯕ ꯑꯗꯨꯒ ꯃꯣꯏꯒꯤ ꯀꯔꯤ ꯅꯤꯡꯊꯧꯁꯤꯡ ꯅꯤꯡꯊꯧꯁꯤꯡ ꯑꯃꯗꯤ ꯃꯍꯥꯔꯥꯅꯤꯁꯤꯡꯅ ꯂꯩꯕ ꯃꯐꯝꯗꯣ ꯌꯦꯡꯕꯗ ꯌꯥꯝꯅ ꯖꯒꯥ ꯆꯥꯎꯅ ꯑꯗꯨꯒ ꯃꯈꯣꯏꯒꯤ ꯂꯩꯔꯤꯕ ꯃꯐꯝ ꯑꯗꯣ ꯃꯤ ꯑꯇꯣꯞꯄ ꯑꯃꯠꯇ ꯆꯪꯍꯟꯗꯅ ꯑꯀꯣꯏꯕꯗ ꯎ ꯋꯥ ꯄꯥꯝꯕꯤ ꯃꯅꯥ ꯃꯁꯤ ꯄꯥꯝꯕꯤ ꯀꯌꯥ ꯑꯃ ꯊꯥꯔꯒ ꯍꯧꯔꯒ ꯀꯣꯏꯁꯤꯜꯂꯒ ꯂꯩꯔꯒ ꯁꯤꯒꯤ ꯃꯐꯝꯁꯤꯗꯒꯤ ꯑꯩꯈꯣꯏꯅ ꯃꯐꯝꯗꯨꯗ ꯆꯪꯅꯤꯡꯕ ꯇꯥꯔꯒꯁꯨ ꯑꯩꯈꯣꯏ ꯃꯐꯝꯗꯨꯗ ꯍꯦꯛꯇ ꯆꯪꯁꯟꯕ ꯌꯥꯗꯦ ꯃꯥꯒꯤ ꯖꯒꯥꯗ ꯅꯤꯡꯊꯧꯒꯤ ꯂꯩꯐꯝꯅꯤꯅ ꯁꯝ ꯂꯝꯃ ꯃꯐꯝ ꯈꯔ ꯑꯗꯨꯝ ꯆꯪꯕ ꯌꯥꯗꯕ ꯍꯥꯏꯗꯤ ꯑꯊꯤꯡꯕ ꯊꯝꯕ ꯃꯐꯝ ꯃꯌꯥꯝ ꯑꯃ ꯑꯀꯣꯏꯕꯗꯨꯗ ꯀꯣꯏꯅ ꯂꯩꯔꯒ ꯃꯇꯦꯛ ꯈꯔꯗ ꯒꯥꯔꯤ ꯈꯥꯝꯃꯒ ꯑꯩꯈꯣꯏꯅ ꯑꯗꯨꯝ ꯆꯪꯕ ꯌꯦꯡꯕ ꯌꯥꯏ ꯃꯐꯝꯗꯨꯒꯤ ꯃꯅꯥꯛ ꯅꯛꯅ ꯆꯪꯁꯤꯜꯂꯨꯕꯗꯤ ꯑꯩꯈꯣꯏꯅ ꯃꯣꯏꯗꯒꯤ ꯑꯌꯥꯕ ꯑꯃ ꯌꯥꯎꯗ꯭ꯔꯒꯗꯤ ꯌꯦꯡꯕ ꯌꯥꯗꯦ ꯑꯗꯨꯗꯨꯅ ꯑꯩꯈꯣꯏꯅ ꯑꯃꯨꯛ ꯍꯧꯖꯤꯛꯁꯦ ꯗꯨꯕꯥꯏꯁꯦ ꯑꯁꯨꯛꯀꯤ ꯃꯇꯤꯛ ꯑꯩꯒꯤ ꯃꯣꯏꯒꯤ ꯂꯦꯛ ꯄꯥꯠ ꯐꯪꯏ ꯇꯣꯉꯥꯟꯕ ꯃꯈꯣꯏꯅ ꯁꯦꯝꯖꯕ ꯄꯥꯠꯇ ꯌꯥꯝꯅ ꯐꯖꯕ ꯃꯐꯝꯁꯤꯡ ꯑꯩꯈꯣꯏꯅ ꯎꯈ꯭ꯔꯦ ꯑꯗꯨꯅ ꯃꯐꯝ ꯑꯗꯨꯗꯁꯨ ꯆꯠꯅꯤꯡꯏ ꯑꯗꯨꯒ ꯑꯩꯈꯣꯏꯒꯤ ꯏꯟꯗꯤꯌꯥꯒꯤ ꯀꯩꯅꯣꯗ ꯍꯥꯏꯔꯒ ꯍꯤꯃꯥꯂꯣꯏ ꯍꯤꯃꯥꯂꯣꯏꯒꯤ ꯆꯤꯡꯈꯣꯡꯁꯦ ꯃꯁꯤꯗꯩꯗ ꯑꯩꯈꯣꯏꯁꯦ ꯑꯃꯨꯛꯇꯪ ꯍꯤꯃꯥꯂꯣꯏꯒꯤ ꯃꯐꯝꯁꯦ ꯀꯔꯝꯍꯥꯏꯅ ꯇꯧꯕꯅꯣ ꯀꯩꯅꯣ ꯍꯤꯃꯥꯂꯣꯏ ꯍꯥꯏꯕꯁꯤꯅ ꯑꯩꯈꯣꯏ ꯏꯟꯗꯤꯌꯥꯒꯤꯗꯤ ꯈ꯭ꯋꯥꯏꯗꯒꯤ ꯋꯥꯡꯕ ꯆꯤꯡꯅꯤ ꯍꯥꯏꯅ ꯍꯥꯏꯅꯩ ꯑꯗꯨꯅ ꯃꯐꯝꯁꯤꯗ ꯂꯝ ꯀꯣꯏꯕ ꯑꯣꯏꯅ ꯆꯠꯂꯒ ꯃꯐꯝꯁꯤꯒꯤ ꯅꯨꯡꯉꯥꯏꯕ ꯐꯖꯕꯗꯣ ꯑꯃꯨꯛꯇꯪ ꯌꯦꯡꯅꯤꯡꯏ ꯑꯃꯗꯤ ꯈꯪꯅꯤꯡꯏ